ꯑꯁ ꯅꯍꯥꯟ ꯅꯪꯅ ꯈꯥꯡ ꯁꯦꯠ ꯑꯃ ꯂꯩꯔꯛꯄꯅꯤ ꯑꯄꯤꯛꯄꯁꯨ ꯌꯥꯎꯋꯤ ꯑꯆꯧꯕꯁꯨ ꯌꯥꯎꯋꯤ ꯃꯣꯏꯅ ꯎꯠꯄꯗꯗꯤ ꯑꯦꯠꯚꯔꯇꯥꯏꯁ ꯇꯧꯕꯗꯗꯤ ꯑꯐꯕ ꯉꯥꯛꯇ ꯑꯆꯧꯕ ꯉꯥꯛꯇ ꯎꯠꯂꯤ ꯃꯣꯏꯅ ꯁꯤꯗ ꯄꯤꯔꯛꯄꯗꯅ ꯃꯆꯥꯁꯨ ꯌꯥꯎꯋꯤ ꯑꯆꯧꯕꯁꯨ ꯌꯥꯎꯋꯤ ꯑꯗꯣ ꯑꯦꯠꯚꯔꯇꯥꯏꯁ ꯇꯧꯕꯗꯗꯤ ꯃꯉꯥꯔꯛ ꯊꯣꯡꯕꯗ ꯀꯩꯁꯨꯝ ꯇꯧꯗꯦ ꯑꯩꯈꯣꯏ ꯁꯤꯗꯅ ꯑꯅꯤꯔꯛ ꯊꯣꯡꯕꯒ ꯈꯥꯡꯁꯦ ꯀꯥꯂꯤ ꯀꯥꯗꯅ ꯃꯨꯁꯨꯛ ꯃꯨꯈ꯭ꯔꯦ ꯃꯩꯆꯞꯅꯦꯅ ꯇꯧꯔꯤꯁꯤꯁꯨ ꯍꯥꯏꯔꯤꯗꯨꯒ ꯑꯩꯈꯣꯏꯅ ꯇꯧꯔꯤꯁꯤꯒ ꯀꯔꯤꯁꯨ ꯆꯥꯟꯅꯗ꯭ꯔꯦ ꯁꯤꯗꯤ ꯀꯔꯤ ꯇꯧꯗꯣꯏꯅꯣ ꯈꯪꯗ꯭ꯔꯦ ꯁꯤꯖꯤꯟꯅꯗ꯭ꯔꯁꯨ ꯌꯥꯔꯄꯣꯠꯅꯦ ꯑꯦꯠꯚꯔꯇꯥꯏꯁ ꯇꯧꯗ꯭ꯔꯁꯨ ꯍꯌꯦꯡꯈꯩꯗꯤ ꯂꯩꯔꯔꯣꯏ ꯁꯤꯒꯤꯁꯤ ꯆꯥꯛꯈꯨꯝꯒꯤ ꯄꯣꯠꯆꯩꯒ ꯍꯌꯦꯡꯈꯩ ꯂꯩꯔꯔꯣꯏ ꯑꯩ ꯂꯩꯅꯤꯡꯗ꯭ꯔꯦ ꯇꯜꯂꯦꯗ ꯑꯉꯥꯎ ꯑꯐꯩ ꯇꯥꯏ ꯃꯣꯏꯁꯦ